ꯑꯩꯅ ꯑꯣꯟꯂꯥꯏꯟꯗꯒꯤ ꯍꯣꯠ ꯀꯦꯁ ꯑꯃ ꯀꯛꯆꯕꯅꯤ ꯍꯣꯠ ꯀꯦꯁ ꯑꯗꯨ ꯄꯦꯛꯀꯤꯡ ꯊꯨꯒꯥꯏꯔꯕ ꯀꯥꯟꯗ ꯃꯅꯨꯡꯗ ꯀꯥꯏꯔꯒ ꯂꯩꯔꯝꯃꯦ ꯑꯗꯨꯅ ꯄ꯭ꯂꯥꯁꯇꯤꯛꯀꯤ ꯄꯣꯠꯁꯤꯡꯁꯦ ꯀꯛꯇꯕꯅ ꯐꯩ